ꯍꯜꯂꯣ ꯎꯝ ꯍꯌꯦꯡ ꯀꯩꯅꯣ ꯆꯄꯤꯀꯔꯣꯡ ꯇꯨꯔꯦꯟꯗ ꯉꯥ ꯐꯥꯕ ꯆꯠꯁꯤꯅꯦ ꯑꯗꯨ ꯁꯤꯗ ꯏꯃꯥꯟꯅꯕ ꯑꯩꯈꯣꯏ ꯑꯍꯨꯝ ꯂꯩꯔꯦ ꯑꯗꯨ ꯍꯌꯦꯡ ꯆꯠꯄ ꯃꯇꯝꯗ ꯈꯔ ꯉꯟꯅ ꯆꯠꯁꯦ ꯄꯣꯠ ꯆꯩꯕꯨꯗꯤ ꯁꯤꯗ ꯑꯗꯨꯝ ꯑꯩꯈꯣꯏꯅ ꯊꯝꯈ꯭ꯔꯦ ꯑꯗꯨꯒ ꯍꯌꯦꯡ ꯆꯠꯄ ꯃꯇꯝꯗ ꯅꯣꯡꯁꯤ ꯅꯣꯡ ꯏꯁꯤꯡ ꯇꯝꯕ ꯉꯝꯗꯦ ꯑꯗꯨꯅ ꯆꯠꯄ ꯃꯇꯝꯗ ꯗꯝꯕꯨꯔꯒꯨꯝꯕꯁꯦ ꯈꯔ ꯄꯨꯁꯦ ꯑꯌꯨꯛ ꯉꯟꯇꯥꯅ ꯆꯠꯁꯦ ꯆꯥꯛꯄꯨꯗꯤ ꯑꯥꯗ ꯀꯩꯅꯣ ꯊꯣꯡꯉꯒ ꯆꯥꯛꯁꯦ ꯆꯦꯡ ꯑꯣꯏꯅ ꯄꯨꯔꯁꯦ ꯒꯥꯔꯤꯕꯨꯗꯤ ꯁꯤꯗ ꯑꯩ ꯑꯩꯈꯣꯏꯗ ꯒꯥꯔꯤ ꯒꯥꯔꯤ ꯃꯆꯥ ꯑꯅꯤ ꯂꯩꯈ꯭ꯔꯦ ꯑꯩꯈꯣꯏ ꯃꯤ ꯃꯔꯤꯅꯦ ꯅꯪ ꯌꯥꯎꯅ ꯑꯥ ꯁꯤ ꯒꯥꯔꯤ ꯑꯅꯤꯁꯤꯗꯤ ꯑꯗꯨꯝ ꯄꯨꯈ꯭ꯔꯒꯦ ꯑꯗꯨꯒ ꯑꯥꯗ ꯀꯥꯏꯗ ꯊꯦꯡꯅꯁꯤꯔꯥ ꯎꯝ ꯑꯗꯨꯁꯨ ꯏꯁꯤꯡ ꯏꯁꯤꯡꯁꯨ ꯈꯔ ꯆꯥꯎꯕꯅꯦ ꯑꯗꯨꯒꯨꯝꯕꯁꯨ ꯄꯨꯁꯤꯅꯦ ꯑꯥ ꯉꯁꯤꯗꯨꯝ ꯄꯦꯛ ꯇꯧꯔꯒ ꯍꯌꯦꯡ ꯑꯃꯨꯛꯀ ꯑꯌꯨꯛ ꯉꯟꯇꯥꯅ ꯆꯠꯁꯦ ꯑꯗꯨꯒ ꯉꯟꯅ ꯍꯟꯅꯤꯡꯉꯥꯏ ꯆꯠꯁꯦ ꯑꯧ ꯑꯧ ꯑꯧ ꯍꯣꯏ ꯍꯣꯏ ꯍꯣꯏ ꯑꯗꯨꯝ ꯍꯌꯦꯡ ꯐꯥꯎꯅꯔꯁꯦ